ꯑꯩꯅ ꯉꯁꯤ ꯊꯪꯒꯥꯜ ꯕꯖꯥꯔꯗꯒꯤ ꯂꯩꯃ ꯁꯣꯞꯄꯤꯡꯗꯒꯤ ꯖꯤꯟꯁ ꯃꯣꯝ ꯖꯤꯟꯁ ꯍꯥꯏꯋꯦꯁꯀꯤ ꯑꯃ ꯂꯧꯑꯦ ꯑꯗꯨ ꯌꯥꯝ ꯅꯨꯉꯥꯏꯑꯦ ꯀꯝꯐꯣꯔꯇꯦꯕꯜꯁꯨ ꯑꯣꯏꯑꯦ ꯑꯗꯨꯒ ꯇꯤ ꯁꯔꯁꯇꯁꯨ ꯃꯦꯠꯁꯤꯡ ꯑꯣꯏꯑꯦ ꯀꯨꯔꯇꯗꯁꯨ ꯃꯦꯠꯆꯤꯡ ꯑꯣꯏꯑꯦ ꯌꯥꯝ ꯅꯨꯉꯥꯏꯑꯦ ꯑꯁꯤꯒꯤ ꯄ꯭ꯔꯣꯗꯛꯁꯦ ꯋꯥꯁꯁꯨ ꯑꯣꯏꯗꯦ ꯀꯂꯔꯁꯨ ꯇꯥꯗꯦ ꯌꯥꯝ ꯔꯤꯖꯟꯅꯦꯕꯜ ꯄ꯭ꯔꯥꯏꯁꯁꯨ ꯑꯣꯏꯑꯦ ꯑꯗꯨꯒ ꯃꯣꯏꯒꯤꯗ ꯌꯥꯝꯅ ꯋꯥꯡꯕ ꯄ꯭ꯔꯥꯏꯁꯁꯨ ꯂꯩꯇꯦ ꯑꯗꯨꯝ ꯂꯤꯁꯤꯡ ꯑꯃꯒꯤ ꯔꯦꯟꯁꯇ ꯑꯣꯏꯑꯦ ꯑꯗꯣ ꯁꯤꯒꯤ ꯄ꯭ꯔꯗꯛꯁꯦ ꯑꯩ ꯌꯥꯝ ꯄꯥꯝꯃꯦ